ꯑꯩꯍꯥꯛꯅ ꯂꯥꯏ ꯏꯛꯄꯁꯤꯡ ꯑꯁꯤ ꯄꯤꯏ ꯀꯥꯟꯗꯒꯗꯤ ꯑꯊꯣꯏ ꯑꯍꯦꯟ ꯇꯥꯟꯅꯕꯒꯤꯁꯦ ꯌꯥꯎꯔꯏ ꯄꯤꯏꯀꯥꯟꯗ ꯑꯗꯣ ꯑꯦꯛꯖꯤꯕꯤꯁꯟ ꯑꯣꯏꯅ ꯄꯨꯊꯣꯛꯄ ꯈꯣꯇꯣꯛꯄꯒꯗꯤ ꯑꯩ ꯏꯁꯥꯒꯤ ꯑꯣꯏꯅꯗꯤ ꯌꯥꯝ ꯍꯦꯟꯅ ꯑꯩꯅ ꯑꯩꯗꯣ ꯏꯞ ꯑꯩ ꯇꯝꯅꯤꯡꯉꯥꯏ ꯌꯥꯝ ꯂꯩꯌꯦꯅ ꯈꯜꯂꯦ ꯑꯗꯨꯗꯨꯅ ꯑꯦꯛꯖꯤꯕꯤꯁꯟꯒꯨꯝꯕ ꯄꯨꯊꯣꯛꯕꯗꯤ ꯌꯥꯎꯖꯗ꯭ꯔꯤ ꯑꯗꯨꯒ ꯏꯂꯤꯃꯦꯝꯇꯔꯤ ꯑꯦꯛꯖꯥꯝ ꯏꯟꯇꯔꯃꯦꯗꯤꯌꯦꯠ ꯑꯦꯛꯖꯥꯝ ꯐꯣꯔ ꯗ꯭ꯔꯣꯋꯤꯡꯗꯤ ꯍꯧꯖꯤꯛꯕꯨꯛꯇꯤ ꯑꯗꯨꯒꯨꯝꯕ ꯄꯤꯈꯤꯕꯗꯤ ꯂꯩꯇꯦ ꯑꯗꯨꯕꯨ ꯀꯩꯅꯣꯗ ꯀꯣꯟꯅ ꯑꯩꯅ ꯌꯥꯝꯅ ꯍꯦꯟꯅ ꯍꯩꯔꯛꯄ ꯅꯠꯇ꯭ꯔꯒ ꯑꯩꯅ ꯑꯩꯒꯤ ꯁꯤꯒꯤ ꯃꯇꯥꯡꯁꯦ ꯌꯧꯔꯑꯦ ꯈꯟꯕ ꯃꯇꯝꯗꯗꯤ ꯑꯩ ꯁꯣꯏꯗꯅꯃꯛꯀꯤ ꯇꯥ ꯄꯤꯖꯒꯦꯅ ꯈꯜꯂꯦ ꯑꯦꯛꯖꯥꯝꯒꯨꯝꯕ ꯑꯦꯛꯖꯤꯕꯤꯁꯟꯒꯨꯝꯕꯁꯤ